ꯍꯜꯂꯣ ꯍꯥꯏ ꯅꯨꯡꯉꯥꯏꯔꯤꯌꯦ ꯀꯨꯏꯔꯦ ꯍꯥꯏꯕ ꯄꯥꯎ ꯐꯥꯎꯅꯗꯕ ꯏꯁ ꯑꯩꯈꯣꯏ ꯍꯥꯟꯅ ꯀꯣꯂꯦꯖ ꯍꯜꯂꯛꯑꯀꯥꯟꯗ ꯁꯦꯀꯦꯟ ꯍꯦꯟ ꯈꯔ ꯈꯟꯕꯤꯈꯤꯕꯗꯨꯗ ꯅꯪ ꯑꯩ ꯃꯤꯁ ꯇꯧꯔꯛꯏꯕ ꯁꯦꯀꯦꯟ ꯍꯦꯟ ꯃꯇꯥꯡꯗ ꯃꯤꯁ ꯇꯧꯔꯛꯏꯗꯣ ꯑꯩ ꯌꯥꯅꯤꯡꯗꯦ ꯀꯩꯒꯨꯝꯕ ꯀꯥꯟꯗꯅ ꯇꯧꯔꯛꯇ꯭ꯔꯒ ꯍꯣꯏꯁꯦ ꯍꯣꯏꯁꯦ ꯑꯗꯣ ꯅꯪ ꯁꯦꯀꯦꯟ ꯍꯦꯟ ꯀꯔꯤ ꯄꯣꯠ ꯄꯥꯝꯃꯤꯅꯣ ꯍꯥꯏꯕ ꯎꯝ ꯎꯝ ꯎꯝ ꯎꯝ ꯎꯝ

ꯍꯩ ꯕꯨꯙꯨ ꯅꯪꯕꯨ ꯅꯪꯅ ꯕꯖꯥꯔ ꯆꯠꯂꯗꯤ ꯂꯣꯏꯅ ꯈꯣꯛꯇꯅ ꯂꯧꯕꯤꯍꯧꯇꯥꯕ ꯁꯦꯀꯦꯟ ꯍꯦꯟꯅꯅꯦ ꯍꯣꯡꯁꯨ ꯍꯣꯡꯕ ꯐꯁꯨ ꯐꯖꯕ ꯅꯪꯅ ꯍꯦꯛ ꯎ ꯀꯥꯟꯗ ꯑꯇꯥꯡꯕꯒꯁꯨ ꯃꯥꯜꯂꯝꯅꯤ ꯁꯦꯀꯦꯟ ꯍꯦꯟꯗꯨꯅ ꯍꯦꯟꯅ ꯑꯗꯣ ꯌꯥꯝꯅ ꯂꯛꯀꯤ ꯑꯣꯏꯕ ꯄꯣꯠ ꯑꯃꯗꯤ ꯅꯥꯟꯊꯣꯛ ꯍꯟꯈ꯭ꯔꯦꯕ ꯅꯪꯅ ꯈꯤꯇꯪ ꯉꯟꯅ ꯅꯪꯅ ꯑꯩꯁꯦ ꯁꯦꯀꯦꯟ ꯍꯦꯟꯒꯤꯗꯃꯛꯇ ꯃꯤꯁ ꯇꯧꯔꯛꯑꯝꯃꯗꯤ ꯐꯒꯗꯕ ꯃꯔꯝꯗꯤꯅꯦ ꯗꯦꯅꯤꯝꯁꯇꯣ ꯈꯪꯕ꯭ꯔꯥ ꯂꯣꯡ ꯂꯣꯡ ꯏꯁꯀꯔꯠ ꯗꯦꯅꯤꯝꯁꯀꯤꯗꯣ ꯈꯪꯕ꯭ꯔꯣ ꯑꯗꯨꯏꯗꯣ ꯍꯟꯗꯛ ꯕꯦꯜꯅꯦ ꯀꯥꯏꯕꯅꯦꯕ ꯕꯦꯜ ꯀꯥꯏꯕꯅꯦ ꯈꯨꯐꯖ ꯑꯃꯃꯝ ꯇꯧꯋꯦ ꯃꯣꯏꯅꯅꯦ ꯀꯔꯤꯗ ꯋꯥꯆꯦꯞꯇ ꯀꯩꯗ ꯊꯝꯅꯔꯛꯑꯦꯕ ꯏꯁꯇꯦꯇꯁ ꯊꯝꯅꯔꯛꯑꯦꯕ ꯑꯗꯨꯗ ꯑꯩꯅ ꯀꯥꯏꯗꯅꯣꯅ ꯏꯃꯥꯟꯅꯕꯤ ꯑꯃꯅ ꯊꯝꯃꯛꯇꯅ ꯍꯪꯕꯅꯦꯕ ꯑꯗꯨꯗ ꯅꯥꯒꯥꯃꯥꯄꯥꯜꯗꯅꯦ ꯀꯩꯗꯅꯦꯅ ꯍꯥꯏꯔꯛꯑꯦꯕ ꯑꯗꯨ ꯁꯦꯀꯦꯍꯦꯟꯗꯣ ꯕꯖꯥꯔ ꯃꯐꯝꯅꯦꯃꯤ ꯅꯪꯕꯨ ꯅꯥꯒꯥꯃꯥꯄꯥꯜ ꯍꯥꯏꯁꯦ ꯑꯗꯨ ꯕꯖꯥꯔꯗꯒꯤ ꯈꯔ ꯆꯠꯈ꯭ꯔꯒ ꯑꯗꯨ ꯕꯖꯥꯔ ꯃꯅꯨꯡꯗꯣ ꯑꯣꯏꯗꯣꯏꯅꯦ ꯍꯣꯏꯅꯦ ꯅꯪ ꯌꯥꯔꯔꯣꯏ ꯁꯦꯅꯥꯄꯇꯤꯗ ꯎꯡꯉ ꯂꯩꯔꯅꯨ ꯅꯪꯁꯨ ꯏꯝꯐꯥꯜꯗ ꯇꯝꯃꯛꯑꯝꯃꯤꯅꯦ ꯂꯣꯏꯅ ꯑꯗꯨꯅ ꯏꯝꯐꯥꯜ ꯂꯣꯝꯗ ꯂꯥꯛꯄ ꯀꯩꯗꯧꯏꯋꯦ ꯍꯥꯏꯒꯦ ꯑꯗꯨꯅꯦ ꯁꯦꯀꯦꯟ ꯍꯦꯟꯗꯅꯦ ꯈꯪꯕ꯭ꯔꯥ ꯂꯨꯄꯥ ꯇꯨ ꯍꯟꯗ꯭ꯔꯦꯠ ꯐꯥꯎ ꯌꯧꯗꯦ ꯍꯥꯏꯕ ꯋꯥꯟ ꯍꯟꯗ꯭ꯔꯦꯠ ꯐꯤꯞꯇꯤꯗ ꯑꯣꯐꯔꯒ ꯄꯤꯗꯅ ꯑꯗꯣ ꯑꯩꯅ ꯍꯪꯉꯦ ꯑꯣ ꯅꯈꯣꯏ ꯅꯣꯏ ꯈꯜꯂꯨꯔꯤꯔꯕ ꯅꯣꯏꯅ ꯏꯁꯇꯦꯇꯁ ꯊꯝꯃꯛꯏꯁꯦ ꯍꯥꯏ ꯀꯥꯟꯗ ꯈꯜꯂꯨꯔꯦ ꯑꯃꯇ ꯂꯩꯅꯍꯧꯗ꯭ꯔꯕꯅꯤ ꯑꯅꯧꯕ ꯑꯃꯨꯛ ꯀꯧꯅꯤ ꯍꯥꯏꯕꯅꯦꯅ ꯍꯥꯏꯕꯗ ꯀꯩ ꯀꯩ ꯄꯣꯠꯇ ꯀꯧꯗꯣꯏꯖꯥꯠꯅꯣ ꯍꯥꯏꯕ ꯇꯣꯞꯁꯨ ꯀꯧꯅꯤ ꯍꯥꯏ ꯑꯗꯨꯒ ꯑꯥ ꯀꯩꯁꯨ ꯍꯥꯏꯗꯤ ꯑꯅꯧ ꯑꯅꯧꯕ ꯐꯨꯠ ꯋꯦꯌꯥꯔꯗꯁꯨ ꯀꯧꯅꯤ ꯍꯥꯏꯕꯅꯦꯕ ꯍꯣꯏ ꯑꯗꯨꯗꯅꯦ ꯅꯪꯅ ꯁꯦꯀꯦꯟ ꯍꯦꯟꯒꯤ ꯑꯩ ꯃꯤꯁ ꯇꯧꯔꯛꯏꯁꯦ ꯁꯨꯃꯥꯏꯅꯅꯦ ꯃꯔꯛ ꯃꯔꯛꯇ ꯇꯧꯔꯛꯑꯣ ꯁꯦꯀꯦꯟ ꯍꯦꯟꯒꯤ ꯄꯥꯎ ꯑꯩꯉꯣꯟꯗ ꯂꯩꯑꯕ ꯃꯔꯝꯗꯤ ꯀꯣꯂꯦꯖ ꯆꯠꯂꯤꯉꯩꯗꯒꯤ ꯑꯩꯁꯤ ꯍꯥꯟꯅ ꯁꯦꯀꯦꯟ ꯍꯦꯟ ꯈꯪꯉꯝꯗꯦꯕ

ꯏꯁ ꯅꯪꯅ ꯀꯥꯏꯗꯒꯤ ꯁꯦꯀꯦꯟ ꯍꯦꯟ ꯕꯖꯥꯔ ꯃꯅꯨꯡꯒꯤ ꯁꯦꯀꯦꯟ ꯍꯦꯟ ꯃꯣꯏ ꯁꯦꯂꯦꯛꯁꯟ ꯈꯟꯒꯠꯄꯗꯨꯗꯒꯤ ꯍꯪꯉꯗꯤ ꯀꯥꯏꯗꯒꯤ ꯌꯥꯗꯣꯏꯕ ꯑꯗꯨꯗꯤ ꯌꯥꯕ ꯍꯧꯅꯗꯦ ꯌꯦꯡꯉꯣꯍꯦ ꯍꯣꯏꯅꯦ ꯑꯗꯣ ꯅꯪꯁꯨ ꯈꯜꯂꯣ ꯁꯦꯀꯦꯟ ꯍꯦꯟꯗꯤ ꯁꯦꯀꯦꯟ ꯍꯦꯟ ꯑꯗꯨꯗ ꯃꯣꯏꯅ ꯀꯂꯦꯛꯁꯟ ꯇꯧꯔꯒ ꯊꯝꯕ ꯁꯦꯀꯦꯟ ꯍꯦꯟꯗꯣ ꯇꯥꯡꯅ ꯌꯣꯜꯂꯦ ꯑꯗꯨꯕꯨ ꯂꯩꯕ ꯍꯧꯅꯕ꯭ꯔꯣ ꯅꯁꯥꯅ ꯑꯗꯣ ꯀꯂꯦꯛꯁꯟ ꯇꯧꯖ ꯌꯥꯕꯗꯨꯕꯨ ꯎꯝ ꯅꯤꯡꯁꯤꯡꯅꯤ ꯅꯤꯡꯁꯤꯡꯅꯤ ꯁꯦꯀꯦꯟ ꯍꯦꯟꯗ ꯑꯣꯏꯅ ꯅꯤꯡꯁꯤꯡꯉꯣ ꯆꯥꯕꯒꯤ ꯊꯛꯄꯒꯤ ꯀꯣꯏꯕꯒꯤꯗ ꯅꯤꯡꯁꯤꯡꯉꯨꯅꯣ ꯁꯦꯀꯦꯟ ꯍꯦꯟ ꯈꯟꯅꯤ ꯑꯗꯨꯒ ꯍꯣ ꯑꯩꯁꯨ ꯁꯦꯀꯦꯟ ꯍꯦꯟ ꯈꯟꯕꯤꯕ ꯇꯥꯔꯦꯀꯣ ꯑꯗꯨꯗꯤ ꯅꯪꯅ ꯄꯩꯁꯥ ꯄꯨꯊꯣꯛꯄ ꯇꯥꯕ ꯑꯃꯅꯤ ꯍꯥꯏ ꯑꯩꯗꯤ ꯈꯪꯗꯦꯀꯣ ꯅꯪꯒꯤ ꯑꯃ ꯈꯜꯂꯤ ꯈꯨꯗꯤꯡꯒꯤ ꯑꯩꯒꯤ ꯑꯅꯤ ꯈꯟꯅꯤ ꯑꯩꯗꯤ

ꯎꯝ ꯎꯝ ꯍꯣꯏ ꯑꯗꯨꯗꯤ ꯁꯦꯀꯦꯟ ꯍꯦꯟ ꯃꯌꯥꯝ ꯑꯃ ꯇ꯭ꯔꯛ ꯇꯧꯔ ꯄꯨꯕꯗꯨꯗ ꯂꯦꯟꯏꯁꯂꯥꯏꯠ ꯊꯣꯛꯈ꯭ꯔꯗꯤ ꯕꯦꯔꯥ ꯀꯥꯅꯦꯕ ꯑꯗꯨꯅ ꯐꯖꯅ ꯂꯝꯕꯤ ꯂꯝꯈꯥꯡꯗꯣ ꯌꯦꯡꯉ ꯂꯥꯛꯑꯣꯕ ꯅꯣꯡ ꯆꯨꯗꯕ ꯋꯦꯗꯔ ꯐꯕ ꯎꯝ ꯍꯣꯏ ꯍꯣꯏ ꯁꯦꯀꯦꯟ ꯍꯦꯟ ꯃꯥꯁꯇꯔꯅꯦ ꯑꯗꯨꯅ ꯑꯩ ꯅꯤꯡꯁꯤꯡꯉꯛꯀꯦ ꯌꯥꯅꯤ ꯍꯣꯏ ꯍꯣꯏ ꯍꯣꯏ ꯎꯝ ꯎꯝ ꯍꯣꯏ ꯕꯥꯏ ꯕꯥꯏ